ꯑꯩ ꯆꯦꯟ ꯆꯣꯡꯗꯅ ꯁꯤꯐꯥꯏ ꯈꯟꯅꯤꯡꯕꯒꯤ ꯑꯥꯔꯃꯤꯗ ꯏꯟꯗꯤꯌꯟ ꯑꯥꯔꯃꯤꯗ ꯆꯪꯅꯤꯡꯕꯒꯤ ꯄꯣꯠ ꯂꯩꯕꯅꯤꯅ ꯑꯩ ꯅꯨꯡꯇꯤꯒꯤ ꯑꯩꯅ ꯑꯩꯠꯇꯤꯟ ꯏꯌꯔꯗꯒꯤꯅ ꯇ꯭ꯋꯦꯟꯇꯤ ꯐꯥꯏꯚ ꯏꯌꯔ ꯐꯥꯎꯕꯁꯤ ꯇ꯭ꯋꯦꯟꯇꯤ ꯊ꯭ꯔꯤ ꯏꯌꯔ ꯐꯥꯎꯁꯤ ꯑꯩꯁꯤ ꯑꯗꯨꯒꯤ ꯃꯇꯝꯁꯤꯗ ꯑꯩꯅ ꯋꯥꯛꯀꯤꯡ ꯆꯠꯂꯤ ꯋꯥꯛꯀꯤꯡ ꯆꯠꯄꯗ ꯀꯟꯅꯅꯕꯅꯦ ꯍꯥꯏꯗꯅ ꯑꯩ ꯆꯤꯡ ꯀꯥꯏ ꯆꯤꯡ ꯀꯥꯕꯗ